ꯑꯥ ꯍꯜꯂꯣ ꯍꯥꯏꯕꯤꯌꯨꯑꯣ ꯁꯣꯝ ꯀꯅꯥ ꯑꯧ ꯃꯥꯅꯦ ꯀꯦꯕ ꯁꯥꯔꯕꯤꯁꯅꯦ ꯍꯧꯖꯤꯛ ꯍꯧꯖꯤꯛ ꯁꯥꯔꯕꯤꯁ ꯑꯣꯏꯅ ꯍꯧꯖꯤꯛ ꯂꯩꯖꯔꯤ ꯁꯣꯝ ꯒꯥꯔꯤ ꯄꯥꯝꯕꯒꯤꯔ

ꯑꯥ ꯌꯥꯅꯤ ꯌꯥꯅꯤ ꯑꯗꯨꯗꯤ ꯑꯣꯜꯔꯦꯗꯤ ꯂꯣꯏꯅ ꯂꯩꯖꯩ ꯌꯥꯒꯅꯤ ꯃꯃꯜꯁꯤ ꯀꯗꯥꯏꯐꯥꯎꯕ ꯂꯥꯛꯄꯒꯤꯅꯣ ꯏꯝꯐꯥꯜ ꯆꯨꯔꯥꯆꯥꯟꯄꯨꯔ ꯏꯝꯐꯥꯜ ꯆꯨꯔꯥꯆꯥꯟꯄꯨꯔꯁꯤ ꯂꯨꯄꯥ ꯂꯤꯁꯤꯡ ꯑꯃꯒ ꯆꯥꯅꯤꯄꯥꯜ ꯃꯨꯛ ꯂꯩꯌꯦ ꯊꯥꯔꯇꯤ ꯐꯥꯏꯕ ꯀꯤꯂꯣꯃꯤꯇꯔ ꯑꯣꯏꯕꯅꯤꯅ ꯑꯦ ꯁꯤ ꯂꯣꯏꯅ ꯑꯩꯈꯣꯏꯒꯤ ꯒꯥꯔꯤꯗꯤ ꯂꯣꯏꯅ ꯁꯨꯅ ꯂꯩ ꯅꯪꯅ ꯑꯗꯨꯝ ꯁꯣꯝꯅ ꯑꯄꯥꯝꯕ ꯀꯔꯝꯕ ꯊꯥꯕꯤꯔꯛꯎꯒꯦ ꯍꯥꯏꯐꯦꯠꯇꯪ ꯍꯥꯏꯕꯤꯔꯀꯎꯕ ꯑꯦ ꯁꯤꯒꯤ ꯃꯃꯜꯁꯤ ꯍꯧꯖꯤꯛ ꯂꯤꯁꯤꯡ ꯑꯅꯤꯒ ꯆꯥꯅꯤꯄꯥꯜꯅꯦ ꯑꯃꯒ ꯆꯅꯤꯄꯥꯜ ꯑꯣꯏꯕꯅꯤ ꯅꯟ ꯑꯦ ꯁꯤꯗꯤ ꯑꯦ ꯁꯤ ꯌꯥꯎꯔꯒꯅ ꯂꯤꯁꯤꯡ ꯑꯅꯤ ꯆꯅꯤꯄꯥꯜ ꯑꯣꯏꯔꯛꯀꯅꯤ ꯑꯗꯨꯁꯨ ꯍꯧꯖꯤꯛꯇꯤ ꯃꯅꯤꯄꯨꯔꯒꯤꯁꯦ ꯁꯤꯆꯨꯌꯦꯁꯟꯁꯤ ꯌꯥꯝꯅ ꯐꯠꯇꯕ ꯃꯔꯝ ꯑꯣꯏꯔꯒ ꯍꯧꯖꯤꯛ ꯊꯥꯕꯤꯔꯛꯄ ꯌꯥꯔꯒꯅꯤ ꯌꯥꯒꯅꯤ ꯌꯥꯒꯅꯤ ꯒꯥꯔꯤ ꯂꯣꯏꯅ ꯁꯨꯅ ꯂꯩꯒꯅꯤ ꯐꯣꯔꯆꯨꯅꯔ ꯁ꯭ꯋꯤꯐ ꯑꯜꯇꯣ ꯀꯔꯝꯕ ꯄꯥꯝꯕꯤꯒꯦ ꯁꯣꯝꯒꯤ ꯐꯣꯔꯆꯨꯅꯔ ꯐꯣꯔꯆꯨꯅꯔ ꯂꯩ ꯑꯣ ꯐꯔꯦ ꯍꯧꯖꯤꯛ ꯊꯥꯕꯤꯔꯛꯅꯕ ꯇꯧꯔꯒꯦ ꯔꯦꯗꯤꯗ ꯂꯩꯕꯤꯔꯣ ꯑꯣꯀꯦ ꯑꯣꯀꯦ ꯑꯣꯀꯦ ꯊꯦꯡꯀ꯭ꯌꯨ ꯇꯦꯡꯀ꯭ꯌꯨ